ꯑꯩꯈꯣꯏꯒꯤ ꯏꯝꯐꯥꯜ ꯋꯦꯁ ꯏꯝꯐꯥꯜ ꯋꯦꯁ ꯖꯤꯂꯥꯗ ꯃꯄꯨꯡ ꯑꯣꯏꯅ ꯍꯤꯡꯅꯔꯤꯕꯁꯤ ꯀꯅꯥꯒꯨꯝꯕ ꯀꯥꯡꯂꯨꯞ ꯈꯔꯅ ꯂꯩꯉꯥꯛꯀꯤ ꯊꯕꯛ ꯏꯟꯈꯥꯡ ꯇꯧꯗꯨꯅ ꯍꯦꯡꯏ ꯀꯥꯡꯂꯨꯞ ꯈꯔꯅ ꯑꯩꯈꯣꯏꯒꯤ ꯃꯇꯝ ꯃꯇꯝꯒꯤ ꯀꯔꯕꯥꯔ ꯇꯧꯗꯨꯅ ꯍꯤꯡꯏ ꯑꯗꯨꯒ ꯃꯄꯨꯡ ꯑꯣꯏꯕꯗꯤ ꯑꯈꯣꯏꯒꯤ ꯂꯩꯎ ꯁꯤꯉꯨꯕꯗ ꯂꯧꯎ ꯁꯤꯉꯨꯕ ꯇꯧꯗꯨꯅ ꯑꯩꯈꯣꯏꯒꯤ ꯏꯝꯐꯥꯜ ꯋꯦꯁꯀꯤ ꯁꯔꯨꯛ ꯇꯪꯈꯥꯏ ꯑꯃꯒꯤ ꯍꯦꯟꯕ ꯂꯝꯁꯦ ꯂꯧꯎ ꯁꯤꯎꯕ ꯇꯧꯗꯨꯅ ꯍꯤꯡꯏ